ꯑꯩꯅ ꯆꯥꯛꯊꯣꯡꯕꯗ ꯌꯥꯎꯕ ꯌꯥꯝꯅ ꯑꯁꯣꯏꯕ ꯃꯈꯜꯗꯤ ꯌꯦꯟꯁꯥꯡꯗ ꯊꯨꯝ ꯌꯥꯛꯄ ꯑꯁꯤꯅꯤ ꯍꯥꯏꯔꯤꯕ ꯊꯨꯝ ꯌꯥꯛꯄꯒꯤ ꯑꯁꯣꯏꯕ ꯑꯁꯤ ꯑꯩꯅ ꯂꯐꯨ ꯑꯃꯗꯤ ꯌꯦꯟꯗꯦꯝ ꯃꯀꯛꯁꯤꯡ ꯁꯤꯖꯤꯟꯅꯗꯨꯅ ꯉꯁꯥꯏꯒꯤ ꯌꯥꯛꯂꯤꯕ ꯊꯨꯝꯁꯤꯡ ꯑꯗꯨ ꯍꯟꯊ ꯍꯜꯂꯤ